ꯑꯋꯥꯡ ꯚꯥꯔꯠ ꯑꯃꯁꯨꯡ ꯈꯥ ꯚꯥꯔꯠ ꯍꯥꯏꯇꯔꯦ ꯑꯩꯈꯣꯏꯒꯤ ꯑꯋꯥꯡ ꯚꯥꯔꯠ ꯂꯣꯝꯗ ꯆꯤꯡꯉꯦ ꯑꯩꯈꯣꯏꯗꯤ ꯑꯩꯈꯣꯏꯒꯤ ꯀꯔꯤ ꯇꯦꯝꯄꯦꯔꯦꯆꯔ ꯑꯁꯤ ꯈꯥ ꯚꯥꯔꯠꯇꯒꯤ ꯌꯥꯝꯅ ꯍꯦꯟꯅ ꯅꯨꯡꯉꯥꯏ ꯍꯥꯏꯗꯤ ꯑꯩꯈꯣꯏꯗꯤ ꯇꯦꯝꯄꯦꯔꯦꯆꯔꯁꯤ ꯑꯩꯈꯣꯏ ꯇꯦꯝꯄꯦꯔꯦꯠ ꯑꯣꯏ ꯍꯥꯏꯇꯔꯦ ꯆꯥꯡ ꯑꯃꯗ ꯂꯩꯕ ꯍꯥꯏꯇꯔꯦ ꯑꯩꯈꯣꯏ ꯈꯨꯗꯝ ꯑꯣꯏꯅꯀꯣ ꯃꯅꯤꯄꯨꯔꯒ ꯍꯥꯏꯗꯤ ꯑꯩꯈꯣꯏꯒꯤ ꯔꯤꯖꯟꯁꯤ ꯑꯇꯣꯞꯄ ꯀꯟꯇ꯭ꯔꯤꯁꯇꯒꯤ ꯂꯥꯛꯑꯁꯨꯀꯣ ꯑꯩꯈꯣꯏꯒꯤ ꯌꯥꯝꯅ ꯅꯨꯡꯉꯥꯏ ꯍꯥꯏꯅ ꯑꯗꯨꯝ ꯃꯈꯣꯏꯅ ꯍꯥꯏꯔꯝꯃꯦ ꯑꯗꯨꯃꯥꯏꯅ ꯃꯈꯣꯏꯒꯤ ꯃꯣꯠ ꯐꯣꯡꯗꯣꯔꯝꯕ ꯀꯥꯟꯗ ꯑꯗꯨ ꯑꯃ ꯂꯩꯔꯦ ꯑꯗꯨꯗꯒꯤ ꯂꯣꯜ ꯂꯣꯟꯁꯦ ꯑꯩꯈꯣꯏꯒꯤ ꯑꯩꯈꯣꯏ ꯀꯔꯤꯗ ꯑꯋꯥꯡ ꯚꯥꯔꯠꯀꯤ ꯂꯣꯟꯁꯦ ꯌꯥꯝꯅ ꯐꯖꯩ ꯍꯥꯏꯅ ꯃꯣꯏꯅ ꯑꯗꯨꯃꯥꯏꯅ ꯍꯥꯏ ꯀꯩꯅꯣ ꯍꯥꯏ ꯀꯥꯟꯗ ꯑꯩꯈꯣꯏꯗꯤ ꯂꯣꯜ ꯂꯣꯟꯁꯦ ꯊꯛꯁꯤ ꯈꯥꯁꯤ ꯂꯩꯕ ꯊꯛ ꯈꯥ ꯃꯁꯛ ꯈꯪꯕ ꯑꯗꯨꯃꯥꯏꯅ ꯑꯣꯏ ꯑꯩꯈꯣꯏꯒꯤ ꯑꯍꯟꯗ ꯉꯥꯡꯒꯗꯕ ꯑꯉꯥꯡꯗ ꯉꯥꯡꯒꯗꯕ ꯑꯗꯨꯃꯥꯏꯅ ꯑꯩꯈꯣꯏꯒꯤ ꯊꯛꯁꯤ ꯈꯥꯁꯤ ꯍꯥꯏꯕ ꯑꯃ ꯑꯩꯈꯣꯏꯒꯤ ꯀꯔꯤ ꯁꯤꯗ ꯑꯋꯥꯡ ꯚꯥꯔꯠꯁꯤꯗꯀꯣ ꯌꯥꯝꯅ ꯑꯗꯨꯃꯥꯏꯅ ꯆꯠꯅꯕꯤ ꯑꯃ ꯂꯩ ꯑꯗꯨꯗꯨꯅꯕꯨ ꯃꯈꯣꯏꯅꯁꯨ ꯔꯦꯁꯄꯦꯛ ꯇꯧꯕꯤ ꯑꯗꯨꯃꯥꯏꯅ ꯂꯣꯟꯁꯦ ꯃꯃꯤꯡ ꯆꯠꯂꯦ ꯊꯛ ꯈꯥ ꯃꯁꯛ ꯈꯪꯕ ꯍꯥꯏꯁꯤꯗꯤ ꯐꯖꯕ ꯂꯝꯆꯠꯅꯤꯗꯅ ꯑꯗꯨꯒꯤ ꯆꯤꯟꯖꯥꯛ ꯆꯤꯟꯖꯥꯛ ꯍꯥꯏꯔꯦ ꯍꯥꯏꯔꯒ ꯇꯥꯔꯒꯁꯨ ꯆꯤꯟꯖꯥꯛ ꯃꯤꯅꯗꯤꯀꯣ ꯑꯩꯈꯣꯏꯒꯤ ꯑꯋꯥꯡ ꯚꯥꯔꯠꯇ ꯐꯪꯏꯕ ꯆꯤꯟꯖꯥꯛꯁꯦ ꯌꯥꯝꯅ ꯃꯒꯨꯟ ꯂꯩ ꯍꯥꯏꯇꯔꯦ ꯍꯥꯏꯗꯤ ꯁꯣꯏꯕꯨꯝꯕꯨ ꯍꯥꯏꯔꯣ ꯑꯗꯩ ꯉꯥꯔꯤꯕꯨ ꯍꯥꯏꯔꯣ ꯃꯤꯅꯗꯤ ꯈꯪꯗꯕ ꯃꯤꯅꯗꯤ ꯑꯗꯨꯃꯥꯏ ꯄꯪꯍꯥꯏꯇ ꯍꯥꯏꯕꯤꯕ ꯑꯗꯨꯝ ꯃꯈꯣꯏ ꯆꯤꯟꯖꯥꯛꯁꯦ ꯁꯨꯃꯥꯏꯅ ꯇꯧꯗꯅ ꯃꯣꯏꯗꯤ ꯄꯪꯆꯥꯗ ꯆꯥꯕꯅꯤ ꯑꯗꯨ ꯇꯧꯕꯅꯤ ꯑꯗꯥ ꯇꯧꯕꯅꯦꯅ ꯑꯗꯨꯃꯥꯏꯅ ꯍꯥꯏꯕꯤ ꯑꯗꯣ ꯆꯥꯕ ꯃꯤꯗꯅꯗꯤ ꯈꯪꯏ ꯆꯥꯔꯨꯔ ꯀꯥꯟꯗ ꯑꯩꯈꯣꯏꯅ ꯃꯄꯥꯟꯊꯣꯡꯒꯤ ꯑꯣꯏꯕꯗꯨꯅ ꯂꯦꯞꯄ ꯌꯥꯗꯦ ꯃꯥꯒꯤ ꯃꯒꯨꯟ ꯂꯦꯞꯄ ꯌꯥꯗꯦꯅ ꯑꯗꯨꯃꯥꯏꯅ ꯄꯥꯎꯔꯧꯁꯨ ꯂꯩꯔꯤ ꯑꯗꯨ ꯎꯔ ꯀꯥꯟꯗ ꯃꯥ ꯅꯠꯇ꯭ꯔꯒ ꯃꯥꯒꯤ ꯃꯅꯝꯗꯨ ꯍꯩꯅꯗ꯭ꯔ ꯀꯥꯟꯗ ꯍꯦꯛꯇ ꯃꯣꯏꯗ ꯑꯁꯨꯃꯥꯏꯅ ꯐꯠꯇꯅ ꯉꯥꯡꯕꯤꯕꯗꯣ ꯑꯁꯤ ꯆꯥꯕꯅꯤ ꯑꯁꯨꯝꯕ ꯐꯠꯇꯕꯁꯤ ꯆꯥꯕꯅꯦꯅ ꯑꯗꯨꯃꯥꯏꯅ ꯉꯥꯡꯕꯤꯕꯗꯣ ꯑꯗꯨ ꯑꯗꯨꯃꯥꯏꯅ ꯇꯧꯏ ꯑꯗꯨ ꯆꯥꯔꯨꯔ ꯀꯥꯟꯗꯗꯤ ꯌꯥꯝꯅ ꯃꯒꯨꯟ ꯂꯩꯕ ꯍꯥꯏꯗꯤ ꯃꯒꯨꯟꯁꯨ ꯂꯩꯕ ꯑꯗꯨꯗꯒꯤ ꯃꯍꯥꯎꯁꯨ ꯂꯩꯕ ꯑꯗꯨꯒꯨꯝꯕ ꯑꯣꯏ ꯆꯤꯟꯖꯥꯛ ꯆꯤꯟꯖꯥꯛ ꯑꯩꯈꯣꯏꯒꯤ ꯑꯋꯥꯡ ꯚꯥꯔꯠꯀꯤ ꯆꯤꯟꯖꯥꯛꯁꯦ ꯑꯗꯨ ꯃꯈꯣꯏꯒꯤ ꯈꯥ ꯚꯥꯔꯠ ꯂꯣꯝꯗꯁꯨ ꯑꯗꯨꯃꯥꯏꯅ ꯃꯈꯣꯏꯒꯤꯁꯨ ꯂꯩꯕꯨꯗꯤ ꯂꯩꯖꯔꯤꯅꯦ ꯑꯗꯨ ꯑꯣꯏꯔꯁꯨ ꯃꯍꯥꯎꯗ ꯀꯩꯗ ꯈꯦꯅꯔꯛꯄꯗꯣ ꯑꯗꯨꯝꯕ ꯑꯃ ꯑꯣꯏ ꯑꯗꯨ ꯐꯤꯖꯣꯜ ꯐꯤꯖꯣꯜꯁꯦ ꯑꯩꯈꯣꯏꯒꯤ ꯑꯋꯥꯡ ꯚꯥꯔꯠꯇꯗꯤ ꯌꯥꯝꯅ ꯀꯩꯗꯧꯋꯦ ꯑꯩꯈꯣꯏꯒꯤ ꯐꯤ ꯀꯥꯝꯕ ꯍꯥꯏꯕꯗꯣ ꯑꯗꯨ ꯑꯣꯏꯗꯦ ꯌꯥꯝ ꯐꯖꯩ ꯑꯗꯨꯗꯩ ꯑꯩꯈꯣꯏꯒꯤ ꯃꯅꯤꯄꯨꯔꯗꯀꯥ ꯔꯥꯅꯤ ꯐꯤꯒ ꯍꯥꯏꯔꯗꯤ ꯃꯤꯅꯁꯨ ꯌꯥꯝ ꯄꯥꯝꯅꯩꯑꯕ ꯑꯗꯨ ꯃꯃꯟꯁꯨ ꯌꯥꯝ ꯇꯥꯡꯉꯦ ꯑꯗꯨꯃꯥꯏꯅ ꯐꯤ ꯀꯥꯝꯗꯕ ꯍꯥꯏꯗꯤ ꯑꯩꯈꯣꯏꯒꯤ ꯍꯛꯆꯥꯡꯒꯤ ꯑꯩꯈꯣꯏꯒꯤ ꯀꯥꯌꯥꯠꯁꯤꯡꯁꯤ ꯂꯣꯏꯅ ꯈꯨꯝꯃꯗꯤ ꯃꯤꯅ ꯌꯦꯡꯕꯗ ꯅꯨꯡꯉꯥꯏꯇꯕ ꯍꯥꯏꯕꯗꯣ ꯑꯗꯨꯝꯕꯗꯣ ꯑꯣꯏꯗ꯭ꯔꯦ ꯑꯗꯣ ꯐꯤꯖꯣꯜꯁꯦ ꯐꯖꯩ ꯑꯗꯨ ꯃꯈꯣꯏꯒꯤ ꯈꯥ ꯚꯥꯔꯠ ꯈꯥ ꯚꯥꯔꯠꯇꯁꯨ

ꯑꯍꯟꯒꯤ ꯃꯃꯥꯡꯗ ꯁꯦꯠꯂꯁꯨ ꯑꯉꯥꯡ ꯑꯃꯅ ꯍꯥꯏꯗꯤ ꯏꯟꯈꯠꯂꯛꯂꯤꯕ ꯑꯉꯥꯡ ꯑꯃꯅ ꯑꯍꯟꯒꯤ ꯃꯃꯥꯡꯗ ꯁꯦꯠꯂꯁꯨ ꯀꯥꯏꯗꯕ ꯍꯥꯏꯗꯤ ꯗ꯭ꯔꯦꯁ ꯈꯨꯁꯦꯠꯇꯨ ꯂꯨꯕ ꯂꯨꯗꯕ ꯍꯥꯏꯕ ꯑꯃꯁꯨ ꯂꯩ ꯑꯗꯨꯃꯥꯏꯅ ꯂꯨꯗꯕ ꯍꯥꯏꯕꯗꯨꯗꯤ ꯑꯗꯨꯃꯥꯏꯅ ꯑꯣꯏꯗ꯭ꯔꯦ ꯍꯥꯏꯗꯤ ꯗ꯭ꯔꯦꯁ ꯌꯥꯝ ꯐꯖꯕ ꯍꯥꯏꯇꯥꯔꯦ ꯌꯦꯡꯕ ꯀꯥꯟꯗ ꯐꯖꯕ ꯅꯠꯇꯕ ꯃꯥꯒꯤ ꯈꯨꯁꯦꯠ ꯑꯩꯈꯣꯏꯒꯤ ꯊꯧꯒꯜꯂꯣꯟ ꯀꯥꯏꯗꯕ ꯍꯥꯏꯗꯤ ꯔꯦꯁꯄꯦꯛ ꯗ꯭ꯔꯦꯁꯁꯤ ꯐꯖꯅ ꯁꯦꯠꯇ꯭ꯔꯗꯤ ꯗ꯭ꯔꯦꯁ ꯀꯥꯝꯃꯗꯤ ꯑꯩꯒꯤ ꯏꯁꯥꯒꯤ ꯈꯨꯝꯒꯗꯕ ꯄꯥꯠ ꯑꯗꯨ ꯐꯖꯗ꯭ꯔꯗꯤ ꯂꯝꯆꯠꯁꯨ ꯐꯖꯗꯦꯅ ꯑꯗꯨꯃꯥꯏꯅ ꯍꯥꯏꯅꯩ ꯂꯣꯟꯅꯩꯗꯅ ꯑꯗꯨꯅꯤ ꯐꯤꯖꯣꯜ ꯐꯖꯩ ꯑꯗꯨ ꯃꯈꯣꯏꯒꯤꯁꯨ ꯈꯥ ꯚꯥꯔꯠꯀꯤꯁꯨ ꯃꯈꯣꯏꯁꯨ ꯑꯗꯨꯃꯥꯏꯅ ꯂꯩꯖꯔꯤꯅꯤ ꯇꯣꯉꯥꯟ ꯇꯣꯉꯥꯟꯅ ꯑꯗꯣ ꯑꯗꯨꯃꯥꯏꯅ ꯂꯩꯔꯦ ꯂꯥꯏꯔꯤꯛ ꯍꯩꯕ ꯂꯥꯏꯔꯤꯛ ꯍꯩꯕꯁꯤꯗꯤ ꯑꯣꯜ ꯏꯟꯗꯤꯌꯥꯒꯤ ꯑꯣꯏꯅ ꯈꯥ ꯚꯥꯔꯠ ꯑꯋꯥꯡ ꯚꯥꯔꯠ ꯑꯗꯨꯝ ꯏꯃꯥꯟꯇ ꯃꯥꯟꯅꯩ ꯍꯥꯏꯇꯔꯦ ꯑꯗꯣ ꯂꯥꯏꯔꯤꯛ ꯃꯥꯟꯅꯩ ꯍꯥꯏꯔꯤꯁꯤꯅ ꯀꯩꯅꯣ ꯍꯥꯏ ꯀꯥꯟꯗ ꯈꯥ ꯚꯥꯔꯠꯇ ꯂꯩꯕꯗ ꯈꯨꯗꯣꯡ ꯆꯥꯗ꯭ꯔꯁꯨ ꯇꯝꯕꯗ ꯍꯥꯏꯗꯤ ꯂꯥꯏꯔꯤꯛ ꯇꯝꯕꯒꯤ ꯐꯦꯁꯤꯂꯤꯇꯤ ꯐꯪꯗ꯭ꯔꯁꯨ ꯍꯧꯖꯤꯛꯇꯤ ꯑꯣꯟꯂꯥꯏꯟꯒꯤ ꯃꯇꯦꯡꯅꯅꯤ ꯏꯟꯇꯔꯅꯦꯠꯀꯤ ꯃꯇꯦꯡꯅꯅꯤ ꯈꯪꯗꯦ ꯑꯗꯨꯃꯥꯏꯅ ꯑꯣꯟꯂꯥꯏꯟꯒꯤ ꯄ꯭ꯂꯦꯠꯐꯣꯝꯗ ꯃꯌꯥꯝ ꯑꯃ ꯂꯩꯔꯦ ꯑꯗꯨꯃꯥꯏꯅ ꯌꯥꯎꯕ ꯌꯥꯔꯦ ꯑꯗꯨꯅ ꯀꯝꯄꯤꯇꯤꯁꯟꯁꯦ ꯑꯗꯨꯃꯥꯏꯅ ꯂꯩꯔꯦ ꯑꯗꯨ ꯁꯤꯗꯤ ꯈꯥ ꯚꯥꯔꯠ ꯑꯋꯥꯡ ꯚꯥꯔꯠ ꯍꯥꯏꯅ ꯑꯗꯨꯃꯥꯏꯅ ꯍꯩꯕ ꯍꯩꯇꯕ ꯑꯗꯨ ꯂꯩꯇ꯭ꯔꯦ ꯍꯥꯏꯕꯗꯤ ꯈꯥ ꯚꯥꯔꯠꯇ ꯂꯩꯕꯗ ꯈꯨꯗꯣꯡ ꯆꯥꯗ꯭ꯔꯦ ꯈꯜꯂꯁꯨ ꯑꯥꯗ ꯑꯋꯥꯡ ꯚꯥꯔꯠꯇ ꯂꯥꯛꯑꯒ ꯀꯩꯗꯧꯕ ꯚꯔꯥꯗ ꯂꯩꯔꯒꯅꯤ ꯈꯪꯗꯦ ꯅꯠꯇ꯭ꯔꯒ ꯍꯣꯁꯇꯦꯜꯗ ꯂꯩꯔꯒ ꯍꯥꯏꯔꯁꯨ ꯑꯗꯨꯃꯥꯏꯅ ꯍꯧꯖꯤꯛꯇꯤ ꯂꯣꯏꯅ ꯇꯝꯅꯔꯦ ꯍꯥꯏꯕꯗꯤ ꯂꯥꯏꯔꯤꯛꯁꯤꯅ ꯃꯔꯨꯅꯤ ꯍꯥꯏꯗꯅ ꯍꯧꯖꯤꯛꯇꯤ ꯂꯣꯏꯅ ꯂꯧꯅꯔꯦ ꯑꯗꯨꯗꯨꯅ ꯂꯥꯏꯔꯤꯛ ꯍꯩꯕꯒꯤ ꯆꯥꯡꯁꯦ ꯑꯗꯨꯝ ꯏꯃꯥꯟ ꯃꯥꯟꯅꯩ ꯍꯥꯏꯇꯥꯔꯦ ꯂꯩꯉꯥꯛꯂꯣꯏ ꯂꯩꯉꯥꯛꯂꯣꯏꯒꯤ ꯃꯇꯥꯡꯁꯤꯗꯗꯤ ꯍꯧꯖꯤꯛ ꯑꯣꯜ ꯏꯟꯗꯤꯌꯥꯒꯤ ꯑꯋꯥꯡ ꯚꯥꯔꯠ ꯈꯥ ꯚꯥꯔꯠ ꯈꯥꯏꯗ꯭ꯔꯦ ꯍꯧꯖꯤꯛꯇꯤ ꯂꯩꯉꯥꯛꯀꯤ ꯃꯇꯥꯡꯁꯤꯗꯤ ꯌꯥꯝ ꯁꯥꯊꯤꯅ ꯐꯠꯇ꯭ꯔꯦ ꯄ꯭ꯔꯤꯊꯤꯕꯤꯗ ꯈ꯭ꯋꯥꯏꯗꯒꯤ ꯆꯥꯎꯕ ꯂꯩꯉꯥꯛ ꯗꯦꯃꯣꯀ꯭ꯔꯦꯁꯤꯗ ꯔꯦꯁꯄꯦꯛ ꯇꯧꯕ ꯑꯩꯈꯣꯏ ꯗꯦꯃꯣꯀ꯭ꯔꯦꯁꯤ ꯆꯠꯄ ꯂꯩꯕꯥꯛꯁꯦ ꯏꯟꯗꯤꯌꯥꯅꯦꯗꯤ ꯍꯥꯏꯔꯤ ꯑꯗꯣ ꯂꯣꯗꯤ ꯐꯖ ꯐꯖꯕ ꯌꯥꯝ ꯂꯩꯈꯔꯦ ꯑꯁꯤ ꯃꯇꯥꯡꯁꯤꯗ ꯏꯟꯗꯤꯌꯥ ꯃꯅꯨꯡꯁꯤꯗ ꯈꯥꯒꯤ ꯑꯋꯥꯡꯒꯤ ꯅꯠꯇꯅ ꯑꯗꯨꯃꯥꯏꯅ ꯂꯩꯈ꯭ꯔꯦ ꯂꯩꯕꯁꯤꯗ ꯍꯧꯖꯤꯛ ꯂꯩꯔꯤꯕ ꯂꯩꯉꯥꯛꯂꯣꯟꯒꯤ ꯃꯇꯥꯡꯁꯤꯗꯤ ꯄꯥꯋꯥꯔ ꯁꯨꯡꯄꯥꯏ ꯄꯥꯏꯗ꯭ꯔꯦ ꯍꯧꯖꯤꯛ ꯒꯨꯟꯗꯥ ꯐꯟꯗꯥꯁꯤꯡ ꯂꯩꯔꯤ ꯃꯌꯥꯝꯁꯤꯅ ꯑꯗꯨꯝ ꯄꯥꯟꯕꯒꯤ ꯃꯑꯣꯡꯗꯅꯤ ꯂꯥꯛꯏꯁꯦ ꯂꯩꯉꯥꯛꯀꯤ ꯄꯥꯋꯥꯔꯁꯦ ꯀꯔꯤꯝ ꯂꯩꯇ꯭ꯔꯦꯕ ꯍꯥꯏꯗꯤ ꯍꯧꯖꯤꯛ ꯂꯩꯔꯤꯁꯤꯗ ꯑꯗꯨꯝ ꯑꯉꯝꯕ ꯈꯨꯠꯂꯥꯏ ꯄꯥꯏꯕ ꯑꯗꯨꯗꯒꯤ ꯒꯨꯟꯗꯥꯁꯤꯡꯁꯤꯅ ꯑꯗꯨꯝ ꯇꯧꯅꯤꯡꯕꯇ ꯇꯧꯕꯗ ꯃꯤ ꯍꯥꯠꯅꯤꯡꯉꯦ ꯍꯥꯠꯂꯦ ꯕꯟ ꯇꯧꯅꯤꯡꯉꯦ ꯕ꯭ꯂꯣꯀꯦꯠ ꯇꯧꯅꯤꯡꯉꯦ ꯇꯧꯔꯦ ꯑꯗꯨꯃꯥꯏꯅ ꯇꯧꯗꯅ ꯑꯗꯨꯝ ꯃꯥꯅ ꯃꯥꯅ ꯑꯄꯥꯝꯕ ꯇꯧꯕꯒꯤ ꯃꯑꯣꯡꯗ ꯂꯩꯔꯦ ꯑꯗꯣ ꯂꯩꯉꯥꯛꯁꯤꯗꯤ ꯄꯨꯔꯥ ꯑꯩꯈꯣꯏꯒꯤ ꯐꯦꯜ ꯑꯣꯏꯔꯦ ꯍꯥꯏꯇꯥꯔꯦ ꯈꯨꯗꯣꯡ ꯆꯥꯕꯁꯦ ꯑꯋꯥꯡ ꯚꯥꯔꯠꯇꯅ ꯍꯦꯟꯅ ꯈꯨꯗꯣꯡ ꯆꯥꯕ ꯐꯪꯉꯦ ꯍꯥꯏꯗꯤ ꯍꯤꯔꯝ ꯈꯨꯗꯤꯡꯃꯛꯇꯕꯨ ꯑꯣꯏꯔꯁꯨ ꯍꯥꯏꯗꯤ ꯏꯟꯗꯤꯌꯥꯒꯤ ꯀꯦꯄꯤꯇꯦꯜꯁꯤ ꯅꯤꯌꯨ ꯗꯦꯜꯂꯤꯗꯅꯤ ꯑꯣꯏꯔꯤꯁꯦ ꯀꯦꯄꯤꯇꯦꯜ ꯑꯁꯤꯗ ꯀꯦꯄꯤꯇꯦꯜ ꯀꯟꯇ꯭ꯔꯤ ꯑꯃꯒꯤ ꯀꯦꯄꯤꯇꯦꯜ ꯍꯥꯏꯗꯤ ꯍꯥꯏꯗꯤ ꯀꯟꯇ꯭ꯔꯤꯗꯨꯒꯤ ꯑꯣꯏꯕ ꯃꯁꯛ ꯑꯣꯏꯕ ꯌꯥꯕ ꯑꯗꯨꯃꯥꯏ ꯊꯕꯛ ꯊꯧꯔꯝ ꯃꯌꯥꯝ ꯄꯥꯏꯈꯠꯂꯤꯅꯤ ꯑꯗꯨꯃꯥꯏꯅ ꯑꯗꯨꯗꯒꯤ ꯈꯨꯗꯣꯡ ꯆꯥꯕ ꯐꯦꯁꯤꯂꯤꯇꯤꯁ ꯃꯌꯥꯝ ꯂꯩꯔꯤꯅꯤ ꯑꯗꯨꯗꯒꯤ ꯂꯝꯕꯤ ꯊꯣꯡꯗꯕꯨ ꯑꯣꯏꯔꯣ ꯑꯗꯨꯗꯒꯤ ꯆꯥꯅ ꯊꯛꯅꯕ ꯑꯣꯏꯔꯣ ꯑꯗꯨꯃꯥꯏꯅ ꯈꯨꯗꯣꯡ ꯆꯥꯕ ꯃꯌꯥꯝ ꯑꯃ ꯂꯩ ꯑꯗꯨ ꯀꯦꯄꯤꯇꯦꯜ ꯑꯃꯒꯤ ꯃꯅꯥꯛꯇ ꯂꯩꯕꯁꯤꯅ ꯈꯨꯗꯣꯡ ꯆꯥꯕꯗꯤ ꯑꯗꯨꯝ ꯍꯦꯜꯂꯦ ꯑꯗꯨ ꯈꯨꯗꯣꯡ ꯆꯥꯕ ꯈꯨꯗꯣꯡ ꯆꯥꯕ ꯍꯦꯜꯂꯒꯁꯨ ꯃꯅꯥꯛꯇ ꯂꯩꯕꯅ ꯍꯦꯜꯂꯒꯁꯨ ꯍꯥꯏꯗꯤ ꯑꯇꯣꯞ ꯑꯇꯣꯞꯄ ꯃꯈꯥ ꯊꯪꯕꯗꯒꯤ ꯈꯥ ꯊꯪꯕꯗꯒꯤ ꯂꯥꯛꯑꯒ ꯂꯩꯔꯒ ꯀꯦꯄꯤꯇꯦꯟ ꯃꯌꯥꯗꯨꯗ ꯂꯩꯔꯒ ꯑꯗꯨꯝ ꯈꯨꯗꯣꯡ ꯆꯥꯕ ꯑꯗꯨꯝ ꯂꯧꯕ ꯌꯥꯕꯒꯤ ꯑꯗꯨꯒꯤ ꯇꯥꯟꯖꯥꯗꯨꯗ ꯍꯧꯖꯤꯛ ꯂꯩꯔꯦ ꯑꯗꯨ ꯁꯤꯁꯨ ꯂꯝꯕꯤ ꯊꯣꯡ ꯑꯗꯨꯝꯕꯗ ꯍꯦꯟꯕ ꯅꯠꯇꯅ ꯑꯇꯩ ꯑꯇꯩ ꯄꯣꯠ ꯆꯩꯒꯤꯕꯨ ꯑꯣꯏꯔꯁꯨ ꯍꯧꯖꯤꯛ ꯄꯣ ꯆꯩ ꯂꯩꯅꯤꯡꯕ ꯑꯣꯏꯔꯁꯨ ꯑꯣꯟꯂꯥꯏꯟꯗ ꯂꯣꯏꯅ ꯍꯧꯖꯤꯛ ꯑꯣꯟꯂꯥꯏꯟ ꯄ꯭ꯂꯦꯠꯐꯣꯝꯗ ꯂꯣꯏꯅ ꯂꯩꯕ ꯌꯥꯔꯦ ꯑꯣꯔꯗꯔ ꯇꯧꯕ ꯌꯥꯔꯦ ꯑꯗꯨꯃꯥꯏꯅ ꯂꯩ ꯑꯗꯨ ꯆꯥꯎꯈꯠꯄ ꯂꯝꯕꯤ ꯊꯣꯡꯒꯤ ꯅꯠꯇꯅ ꯈꯨꯗꯣꯡ ꯆꯥꯕꯁꯤꯡꯁꯤꯗꯤ ꯂꯝꯕꯤ ꯊꯣꯡ ꯀꯦꯄꯤꯇꯦꯜ ꯃꯌꯥꯗ ꯂꯩꯕ ꯑꯁꯤꯅ ꯈꯤꯇꯪ ꯐꯕꯗꯤ ꯍꯦꯜꯂꯦ ꯂꯝꯕꯤ ꯊꯣꯡꯒꯤꯗ ꯍꯥꯏꯔꯨꯒꯗꯤ ꯑꯗꯨ ꯑꯇꯣꯞꯄ ꯂꯥꯏꯔꯤꯛ ꯂꯥꯏꯁꯨꯒꯤ ꯑꯣꯏꯔꯣ ꯑꯗꯩ ꯆꯥꯅ ꯊꯛꯅꯕ ꯑꯣꯏꯔꯣ ꯐꯤꯖꯦꯠ ꯐꯤꯆꯥ ꯑꯗꯨꯝꯕꯒꯤ ꯑꯣꯏꯔꯣ ꯑꯇꯣꯞꯄ ꯀꯔꯤꯒꯤꯗ ꯑꯣꯟꯂꯥꯏꯟ ꯄ꯭ꯂꯦꯠꯐꯣꯝꯗ ꯂꯣꯏꯅ ꯐꯪꯉꯃꯤꯅ ꯏꯃꯥꯟꯇ ꯃꯥꯟꯅꯩ ꯑꯗꯨ ꯀꯩꯁꯨ ꯈꯦꯅꯕ ꯑꯣꯏꯗꯦ